ꯑꯩꯒꯤ ꯃꯍꯩ ꯃꯔꯣꯡꯁꯤꯡ ꯑꯁꯦ ꯑꯩꯈꯣꯏꯒꯤ ꯑꯅꯛꯄꯗ ꯂꯩꯕ ꯀꯩꯊꯦꯜ ꯍꯥꯏꯗꯤ ꯊꯧꯕꯥꯜ ꯕꯖꯥꯔꯒꯨꯝꯕ ꯏꯝꯐꯥꯜ ꯕꯖꯥꯔꯒꯨꯝꯕ ꯑꯗꯒꯤ ꯋꯥꯡꯖꯤꯡ ꯕꯖꯥꯔꯒꯨꯝꯕꯗ ꯌꯣꯟꯕꯁꯨ ꯌꯥꯎꯋꯦ ꯑꯗꯨꯒ ꯂꯩꯀꯥꯏꯒꯤ ꯃꯤꯅ ꯅꯣꯡ ꯐꯥꯗꯣꯛꯀꯨꯝꯕ ꯂꯩ ꯂꯥꯛꯄꯁꯨ ꯌꯥꯎꯋꯦ ꯑꯗꯨ ꯑꯅꯛꯄꯗ ꯂꯩꯔꯤꯕ ꯀꯩꯊꯦꯜꯁꯤꯡ ꯍꯥꯏꯔꯗꯤ ꯊꯧꯕꯥꯜ ꯕꯖꯥꯔ ꯋꯥꯡꯖꯤꯡ ꯕꯖꯥꯔ ꯌꯥꯏꯔꯤꯄꯣꯛ ꯕꯖꯥꯔ ꯑꯗꯨꯒ ꯑꯇꯣꯞꯄ ꯂꯝꯗ ꯌꯣꯟꯕꯒꯤ ꯈꯨꯗꯣꯡꯆꯥꯕꯗꯤ ꯍꯧꯖꯤꯛ ꯍꯧꯖꯤꯛꯀꯤ ꯑꯣꯏꯅꯗꯤ ꯂꯩꯖꯗ꯭ꯔꯤ